ꯑꯩꯈꯣꯏꯅ ꯃꯤꯅꯔꯦꯜꯁꯤꯡ ꯍꯥꯏꯕꯗꯤ ꯊꯥꯎꯒꯨꯝꯕꯁꯤꯅ ꯀꯥ ꯍꯦꯟꯅ ꯁꯤꯖꯟꯅꯕꯅ ꯑꯩꯈꯣꯏꯒꯤ ꯃꯤꯑꯣꯏꯕꯒꯤ ꯍꯛꯆꯥꯡꯁꯤꯗ ꯌꯥꯝ ꯀꯥ ꯍꯦꯟꯅ ꯁꯣꯛꯍꯟꯕ ꯑꯣꯏꯍꯜꯂꯤ ꯃꯁꯤꯗꯁꯨ ꯅꯠꯇꯅ ꯏꯁꯤꯡ ꯅꯨꯡꯁꯤꯠ ꯁꯦꯡꯍꯟꯗꯦ ꯃꯁꯤ ꯀꯥ ꯍꯦꯟꯅ ꯑꯩꯈꯣꯏꯅ ꯁꯤꯖꯟꯅꯕꯅ ꯃꯐꯝ ꯃꯐꯝꯗ ꯌꯥꯝ ꯀꯥ ꯍꯦꯟꯅ ꯁꯤꯖꯟꯅꯔꯨꯕꯁꯤꯅ ꯑꯁꯤꯅ ꯖ꯭ꯋꯥꯔ ꯍꯥꯍꯟꯕ ꯁꯨꯅꯥꯃꯤ ꯊꯣꯛꯍꯟꯕ ꯑꯃꯗꯤ ꯃꯤꯑꯣꯏꯕꯒꯤ ꯍꯛꯆꯥꯡꯁꯤꯡꯗ ꯍꯥꯔꯠ ꯑꯦꯠꯇꯦꯛ ꯇꯧꯍꯟꯕ ꯑꯁꯤꯅꯆꯤꯡꯕ ꯀꯥ ꯍꯦꯟꯅ ꯊꯣꯛꯍꯟꯗꯨꯅ ꯑꯅꯥ ꯅꯥꯅꯕ ꯃꯔꯝ ꯌꯥꯝ ꯃꯆꯥꯛ ꯌꯥꯝꯅ ꯑꯣꯏ